ꯊꯧꯕꯥꯜ ꯖꯤꯜꯂꯥꯗ ꯑꯩꯈꯣꯏꯒꯤ ꯂꯝ ꯀꯣꯏꯕꯁꯤꯡꯅ ꯑꯩꯈꯣꯏꯒꯤ ꯄꯨꯛꯅꯤꯡ ꯆꯤꯡꯁꯤꯟꯕ ꯌꯥꯕ ꯃꯐꯝꯁꯤꯡꯗꯨꯗꯤ ꯑꯩꯈꯣꯏꯒꯤ ꯈꯣꯡꯖꯣꯝ ꯋꯥꯔ ꯃꯦꯃꯣꯔꯤꯌꯦꯜ ꯀꯝꯄ꯭ꯂꯦꯛꯁ ꯈꯣꯡꯖꯣꯝꯗ ꯂꯩꯕ ꯑꯁꯤꯗ ꯑꯩꯈꯣꯏꯒꯤ ꯀꯣꯏꯕꯗ ꯌꯥꯝꯅ ꯅꯨꯡꯉꯥꯏ ꯑꯗꯨꯒ ꯑꯦꯝ ꯑꯦꯝ ꯑꯥꯔ ꯁꯤ ꯗ ꯈꯥꯉꯕꯣꯛꯇ ꯂꯩꯕ ꯑꯦꯝ ꯑꯦꯝ ꯑꯥꯔ ꯁꯤ ꯍꯥꯏꯔꯤꯕ ꯒꯥꯔꯗꯦꯟ ꯑꯁꯤꯁꯨ ꯑꯩꯈꯣꯏ ꯌꯦꯡꯕꯗ ꯌꯥꯝꯅ ꯄꯨꯛꯅꯤꯡ ꯅꯨꯡꯁꯤꯕ ꯍꯤꯁꯇꯣꯔꯤꯛ ꯑꯣꯏꯕ ꯑꯩꯈꯣꯏꯒꯤ ꯌꯥꯝꯅ ꯐꯖꯕ ꯃꯐꯝ ꯑꯃꯅꯤ